ꯔꯪꯒꯣꯂꯤ ꯅꯨꯃꯤꯠꯇ ꯏꯁꯤꯡ ꯀꯠꯄ ꯂꯥꯏꯕꯛꯇ ꯀꯨꯝ ꯀꯨꯝ ꯁꯦꯡꯂꯕ ꯂꯥꯡ ꯀꯤꯕ ꯄꯨꯖꯥꯒꯤꯗꯃꯛ ꯂꯥꯏꯁꯪꯗ ꯆꯠꯄ ꯗꯔꯒꯥ ꯆꯠꯄ ꯆꯥꯛ ꯌꯦꯟꯕ ꯅꯠꯇ꯭ꯔꯒ ꯔꯣꯖꯥ ꯑꯃꯁꯨꯡ ꯑꯁꯤꯒꯨꯝꯕ ꯃꯈꯜꯒꯤ ꯂꯥꯏꯅꯤꯡꯒꯤ ꯑꯣꯏꯕ ꯊꯑꯣꯡ ꯀꯌꯥꯒꯤ ꯃꯔꯨ ꯑꯣꯏꯕ ꯑꯁꯤ ꯑꯗꯣꯝꯒꯤ ꯂꯩ ꯌꯥꯝꯅꯗꯤ ꯂꯩꯇꯦ ꯑꯗꯨ ꯃꯨꯁꯜꯃꯥꯟꯗꯗꯤ ꯈꯔꯗꯤ ꯂꯩ ꯃꯣꯏꯗꯤ ꯊꯥ ꯑꯃꯒꯤ ꯆꯔꯥ ꯍꯦꯟꯕ ꯂꯩ ꯑꯗꯨꯒ ꯑꯇꯣꯞꯄ ꯑꯩꯈꯣꯏꯗꯗꯤ ꯄꯥꯛ ꯑꯣꯏꯅ ꯇꯧꯗꯦ ꯅꯨꯃꯤꯠ ꯑꯃꯒꯨꯝꯕ ꯕ꯭ꯔꯇ ꯇꯧ ꯁꯒꯣꯜꯁꯦꯜꯒꯨꯝꯕ ꯅꯠꯇ꯭ꯔꯒ ꯃꯣꯏꯒꯤ ꯃꯄꯨꯔꯣꯏꯕꯒꯤ ꯃꯥꯏ ꯄꯥꯛꯅꯕ ꯊꯕꯛꯀꯨꯝꯕ ꯈꯟꯕꯗ ꯃꯆꯥꯒꯤ ꯃꯥꯏ ꯄꯥꯛꯅꯕ ꯅꯨꯃꯤꯠ ꯑꯃꯒꯤ ꯆꯔꯥ ꯍꯦꯟꯕꯒꯨꯝꯕꯗꯤ ꯑꯗꯨꯝ ꯂꯩ ꯑꯇꯣꯞꯄꯗꯗꯤ ꯀꯌꯥꯝ ꯄꯥꯛ ꯇꯧꯅꯗꯦ ꯀꯔꯤꯒꯨꯝꯕ ꯉꯁꯤ ꯃꯣꯏ ꯏꯃꯨꯡ ꯑꯃꯒꯤ ꯊꯕꯛ ꯇꯧꯕ ꯆꯠꯀꯅꯤ ꯈꯜꯂꯕꯗꯤ ꯃꯣꯏꯅ ꯂꯥꯏꯅꯤꯡꯂꯒ ꯆꯔꯥ ꯍꯦꯟꯈꯤꯒꯅꯤ ꯑꯗꯨꯒ ꯑꯇꯣꯞꯄꯗꯗꯤ ꯄꯥꯛ ꯂꯩꯇꯦ ꯃꯨꯁꯜꯃꯥꯟ ꯃꯔꯛꯇ ꯑꯗꯨꯝ ꯑꯇꯣꯞꯄꯗꯗꯤ ꯄꯥꯛ ꯇꯧꯅꯗꯦ ꯁꯤꯁꯦ ꯃꯆꯥ ꯅꯨꯄꯥꯒꯨꯝꯕ ꯑꯦꯛꯖꯥꯝ ꯊꯥꯔꯝꯗꯥꯏ ꯑꯗꯨꯒꯨꯝꯕꯗ ꯈꯛꯇ ꯑꯌꯥꯝꯕ ꯇꯧꯅꯕꯅꯤ ꯑꯇꯣꯞꯄꯗꯗꯤ ꯄꯥꯛ ꯌꯥꯝꯅ ꯇꯧꯅꯗꯦ